ꯃꯄꯥꯟꯗ ꯈꯣꯡ ꯍꯥꯝꯕꯁꯦ ꯑꯩꯈꯣꯏꯅ ꯂꯩꯔꯤꯕ ꯃꯐꯝꯁꯤꯗꯗꯤ ꯆꯠꯅꯗ꯭ꯔꯦ ꯀꯔꯤꯒꯤꯅꯣ ꯍꯥꯏꯔꯒꯗꯤ ꯏꯃꯨꯡ ꯑꯃꯃꯝꯒꯤ ꯇꯣꯏꯂꯦꯠ ꯕꯥꯊꯔꯨꯝ ꯂꯩꯔꯕꯅꯤꯅ ꯇꯣꯏꯂꯦꯠ ꯂꯩꯔꯕꯅꯤꯅ ꯍꯧꯖꯤꯛꯇꯤ ꯏꯃꯨꯡ ꯈꯨꯗꯤꯡꯒꯤ ꯌꯨꯝ ꯌꯨꯝꯗ ꯇꯣꯏꯂꯦꯠ ꯐꯖ ꯐꯖꯅ ꯁꯥꯟꯅꯗꯅ ꯃꯥꯒꯤ ꯃꯥꯒꯤ ꯂꯩꯅꯔꯕꯅꯤꯅ ꯃꯄꯥꯟꯗ ꯈꯣꯡ ꯍꯝꯕꯤꯒꯤ ꯇꯧꯕꯗꯣ ꯆꯠꯅꯗ꯭ꯔꯦ ꯑꯗꯨꯅ ꯌꯨꯝ ꯌꯨꯝꯒꯤ ꯇꯣꯏꯂꯦꯠ ꯐꯖ ꯐꯖꯅ ꯁꯥꯔꯒ ꯃꯥꯒꯤ ꯃꯆꯨꯝ ꯃꯔꯥꯡꯗꯣ ꯗ꯭ꯔꯦꯟ ꯐꯖ ꯐꯖꯅ ꯁꯦꯝꯃꯒ ꯑꯗꯨꯗ ꯇꯥꯍꯟꯕ ꯃꯆꯨꯝꯗꯣ ꯇꯥꯍꯜꯂꯒ ꯐꯖꯅ ꯂꯨꯅ ꯅꯥꯟꯅ ꯍꯥꯏꯗꯤ ꯗ꯭ꯔꯦꯟꯗꯣ ꯆꯦꯜꯂꯅꯤꯅ ꯂꯨꯅ ꯅꯥꯟꯅ ꯑꯣꯏꯅ ꯊꯝꯃꯦ